ꯑꯩ ꯏꯁꯥꯅ ꯂꯩꯖꯔꯤꯕ ꯁꯦꯔꯧ ꯍꯥꯏꯕ ꯂꯝꯗꯝꯁꯤꯗꯁꯨ ꯁꯥꯟꯅꯕꯒꯤ ꯒ꯭ꯔꯥꯎꯟ ꯃꯆꯥ ꯑꯃꯈꯛ ꯂꯩꯖꯩ ꯃꯇꯝ ꯃꯇꯝꯒꯤ ꯑꯣꯏꯅ ꯑꯗꯨꯝ ꯒ꯭ꯔꯥꯎꯟ ꯁ꯭ꯄꯣꯔꯠ ꯁꯥꯟꯅꯩ ꯐꯨꯠꯕꯣꯜꯒꯨꯝꯕ ꯑꯗꯨꯝ ꯁꯥꯟꯅꯩ ꯃꯇꯝꯒꯤ ꯑꯣꯏꯅ ꯁ꯭ꯄꯣꯔꯠꯇ ꯌꯥꯎꯁꯪꯒꯤ ꯁ꯭ꯄꯣꯔꯠꯇꯁꯨ ꯁꯨꯝ ꯁꯥꯟꯅꯩ ꯑꯉꯥꯡꯁꯤꯡꯒꯤ ꯁꯥꯟꯅ ꯈꯣꯠꯅꯕ ꯂꯝꯖꯦꯟ ꯍꯟꯗ꯭ꯔꯦꯠ ꯃꯤꯇꯔ ꯔꯦꯁ ꯇꯨ ꯃꯤꯇꯔ ꯔꯦꯁ ꯁꯣꯝꯗꯁꯨ ꯑꯗꯨꯝ ꯆꯦꯜꯂꯤ ꯂꯣꯡꯖꯝ ꯍꯥꯏꯖꯝꯒꯨꯝꯕ ꯑꯗꯨꯝ ꯁꯤꯜꯂꯒ ꯁꯥꯟꯅꯩ